ꯑꯍꯥꯡꯕ ꯏꯁꯤꯡꯗ ꯑꯩꯈꯣꯏꯅ ꯏꯔꯣꯏꯕ ꯃꯇꯝꯗ ꯈ꯭ꯋꯥꯏꯗꯒꯤ ꯃꯔꯨ ꯑꯣꯏꯔꯤꯕ ꯄꯥꯝꯕꯩꯁꯤ ꯑꯩꯈꯣꯏꯅ ꯂꯥꯏꯐ ꯖꯤꯀꯦꯠꯁꯤ ꯗꯔꯀꯥꯔ ꯌꯥꯝꯅ ꯑꯣꯏ ꯃꯁꯤ ꯁꯤꯖꯤꯟꯅ ꯇꯥꯔꯒꯗꯤ ꯃꯤꯑꯣꯏꯕꯅ ꯈꯨꯗꯣꯡ ꯊꯤꯕ ꯅꯪꯉꯛꯄ ꯃꯇꯝꯗ ꯏꯄꯥꯛꯇꯨꯗ ꯀꯟꯕ ꯉꯝꯃꯤ ꯑꯗꯨꯒ ꯃꯔꯨ ꯑꯣꯏꯅ ꯏꯆꯦꯜꯁꯤꯡ ꯑꯁꯤꯗ ꯑꯩꯈꯣꯏꯅ ꯈꯨꯗꯣꯡ ꯊꯤꯕ ꯐꯪꯕꯁꯤ ꯑꯩꯈꯣꯏꯒꯤ ꯃꯅꯤꯄꯨꯔꯗꯗꯤ ꯀꯩ ꯍꯥꯥꯏꯅꯤ ꯂꯧꯇꯥꯛ ꯄꯥꯠꯇ ꯐꯨꯝꯗꯤ ꯆꯔꯥꯡ ꯑꯃꯗꯤ ꯁꯤꯒꯨꯝꯕ ꯃꯌꯥꯝꯁꯦ ꯈꯨꯗꯣꯡ ꯊꯤꯅꯤꯡꯉꯥꯏ ꯑꯣꯏ